ꯊꯥꯏꯅ ꯅꯣꯡꯖꯨ ꯊꯥ ꯃꯇꯝꯗ ꯅꯨꯄꯥ ꯑꯃ ꯃꯆꯥ ꯅꯨꯄꯥ ꯆꯥꯈꯪ ꯃꯆꯥ ꯑꯃꯁꯦ ꯉꯥ ꯐꯥꯒꯦꯅ ꯇꯨꯔꯦꯟꯗ ꯆꯠꯈꯤꯕꯅꯤ ꯃꯍꯥꯛꯁꯦ ꯉꯥ ꯐꯥꯕꯗꯤ ꯍꯩꯗꯤ ꯍꯩꯕꯅꯤ ꯑꯗꯨ ꯅꯨꯃꯤꯠꯁꯦ ꯃꯥꯒꯤ ꯗꯥꯎ ꯌꯥꯗꯕ ꯍꯥꯏ ꯇꯔꯦ ꯑꯗꯨꯅ ꯃꯍꯥꯛꯁꯦ ꯂꯩꯗꯤ ꯂꯩꯈꯤꯗ꯭ꯔꯦ ꯀꯔꯝ ꯍꯥꯏꯅ ꯂꯩꯈꯤꯗꯕꯅꯣ ꯍꯥꯏꯔ ꯀꯥꯟꯗ ꯑꯉꯥꯡꯗꯨꯗ ꯀꯣꯏꯕ ꯑꯣꯏꯅ ꯅꯣꯡꯖꯨ ꯊꯥ ꯃꯇꯝꯗ ꯆꯠꯄꯗꯨꯗ ꯃꯍꯥꯛꯁꯦ ꯉꯥꯁꯦ ꯍꯥꯏꯈꯤꯕ ꯃꯇꯝꯗ ꯐꯖꯅ ꯐꯥꯗꯤ ꯐꯥꯈꯤ ꯑꯗꯨ ꯉꯥꯕꯁꯦ ꯆꯥꯎꯕ ꯄꯤꯛꯄ ꯐꯖꯅ ꯌꯥꯝꯃꯤ ꯐꯥꯕꯗꯨ ꯃꯍꯥꯛꯁꯦ ꯂꯣꯏꯔꯝꯗꯥꯏꯗ ꯍꯥꯏ ꯇꯔꯦ ꯃꯍꯥꯛꯀꯤ ꯗꯥꯎ ꯌꯥꯗꯕꯗꯨꯅ ꯃꯥꯒꯤ ꯈꯣꯏ ꯆꯨꯞꯄ ꯊꯧꯔꯤꯗꯨꯅ ꯆꯣꯠꯂꯤꯕꯅꯤꯅ

ꯂꯥꯏꯠꯅ ꯆꯤꯡꯂꯒ ꯁꯤꯈꯤꯕꯅꯤ ꯃꯍꯥꯛꯁꯦ ꯆꯝꯅ ꯍꯥꯏꯔꯕꯗ ꯑꯗꯨꯗ ꯄꯜꯂꯒ ꯁꯤꯈꯤꯕꯅꯤꯁꯨ ꯈꯔꯗꯤ ꯍꯥꯏꯅꯩ ꯑꯗꯨꯕꯨ ꯃꯍꯥꯛꯀꯤ ꯑꯁꯦꯡꯕ ꯊꯤꯒꯠꯂꯨꯕꯗ ꯃꯍꯥꯛꯁꯦ ꯂꯥꯏꯅ ꯂꯧꯕꯅꯤꯅ ꯍꯥꯏ ꯏꯁꯤꯡꯗ ꯃꯍꯥꯛꯁꯦ ꯇꯥꯎꯔꯒ ꯂꯨꯞꯈꯤꯔꯒ ꯇꯥꯎꯔꯒ ꯂꯩꯍꯧꯈꯤꯕꯅꯤ